ꯊꯧꯕꯥꯜ ꯖꯤꯂꯥ ꯑꯁꯤꯗ ꯃꯔꯨꯑꯣꯏꯕ ꯏꯊꯤꯜ ꯄꯤꯔꯤꯕ ꯃꯐꯝ ꯈꯔ ꯍꯥꯏꯔꯒꯗꯤ ꯑꯩꯈꯣꯏꯅ ꯍꯧꯔꯛꯂꯤꯕ ꯅꯍꯥꯔꯣꯜꯁꯤꯡꯗ ꯏꯁꯀꯤꯜ ꯗꯤꯕꯂꯞꯃꯦꯟ ꯀꯌꯥ ꯄꯤꯔꯤꯕ ꯑꯃꯁꯨꯡ ꯀꯝꯄ꯭ꯌꯨꯇꯔ ꯇꯝꯍꯟꯗꯨꯅ ꯍꯩꯍꯟ ꯁꯤꯡꯍꯜꯂꯤꯕ ꯑꯃꯁꯨꯡ ꯃꯥꯒꯤ ꯃꯥꯒꯤ ꯁꯦꯟꯊꯣꯛ ꯂꯝꯕꯤ ꯂꯩꯅꯕꯒꯤꯗꯃꯛꯇ ꯇꯥꯛꯄꯤ ꯇꯝꯕꯤꯔꯤꯕ ꯀꯌꯥ ꯑꯁꯤ ꯊꯧꯕꯥꯜ ꯖꯤꯂꯥ ꯑꯁꯤꯗ ꯄꯤꯕꯤ